ꯑꯪ ꯀꯥ ꯀꯀꯥꯅ ꯀꯝꯄ꯭ꯂꯦꯟ ꯇꯧ ꯑꯧ ꯇꯥꯏ ꯇꯥꯏ ꯍꯥꯏꯕꯤꯔꯛꯎ ꯑꯥ ꯀꯔꯤ ꯄꯣꯠꯅꯣ ꯀꯀꯥ ꯑꯥ ꯑꯣ ꯇꯥꯏꯌꯦ ꯑꯣ ꯀꯀꯥ ꯀꯩꯅꯣ ꯇꯧꯕꯅꯦ ꯑꯩꯁꯦ ꯃꯌꯥꯝ ꯀꯩꯅꯣ ꯑꯣꯏꯅ ꯄꯨꯂꯞ ꯑꯣꯏꯅ ꯂꯧꯕꯅꯤꯅꯀꯣ ꯀꯀꯥꯅꯁꯨ ꯄꯨꯒꯤꯕꯗꯨꯗ ꯑꯩꯈꯣꯏꯅꯁꯨ ꯆꯦꯛ ꯇꯧꯍꯧꯗ꯭ꯔꯦ ꯀꯀꯥꯅꯁꯨ ꯇꯧꯗ꯭ꯔꯦ ꯅꯍꯥꯟꯒꯩꯗꯤ ꯑꯗꯨꯝ ꯀꯦ ꯖꯤ ꯃꯁꯤꯡ ꯑꯗꯨꯝ ꯐꯥꯕꯅꯦꯕ ꯀꯀꯥꯅ ꯆꯦꯡꯗꯣ ꯐꯠꯇ꯭ꯔꯦ ꯍꯥꯏꯔꯕꯅꯤꯅ ꯀꯀꯥꯅ ꯑꯁꯪꯕ ꯃꯇꯝꯗ ꯗꯨꯀꯥꯟꯗ ꯑꯃꯨꯛꯇꯪ ꯄꯨꯕꯤꯔꯒꯀꯣ ꯌꯦꯡꯃꯤꯟꯅꯔꯁꯦ ꯈꯔ ꯑꯗꯨꯝ ꯌꯦꯡꯊꯣꯛ ꯌꯦꯡꯁꯤꯟ ꯇꯧꯔꯒ ꯑꯃꯨꯛ ꯄꯤꯔ ꯂꯣꯏꯔꯦ ꯀꯩꯅꯣ ꯀꯀꯥ ꯍꯣꯏ ꯍꯣꯏ ꯀꯀꯥ ꯀꯩꯅꯣ ꯇꯧꯖꯒꯦ ꯀꯦ ꯖꯤ ꯃꯁꯤꯡꯁꯨ ꯐꯖꯅ ꯊꯥꯡꯒꯠꯀꯦ ꯆꯦꯡꯗꯨꯁꯨ ꯕꯦꯛꯇꯨ ꯐꯖꯅ ꯊꯨꯒꯥꯏꯔꯁꯦ ꯑꯗꯨꯒ ꯄꯩꯁꯥꯗꯨꯗꯤ ꯍꯟꯇꯣꯛꯂꯔꯣꯏꯒꯦ ꯀꯦ ꯖꯤ ꯃꯁꯤꯡ ꯁꯨꯅ ꯄꯤꯔꯒꯦ ꯆꯦꯡ ꯐꯖꯕ ꯄꯤꯖꯔꯒꯦ ꯀꯀꯥ ꯀꯀꯥꯒꯤ ꯆꯠꯈꯤꯕꯒꯤ ꯕꯔꯥꯗꯣ ꯑꯩ ꯈꯔ ꯍꯥꯞꯆꯔꯒꯦ ꯑꯧ ꯑꯧ ꯑꯧ ꯍꯣꯏ ꯑꯗꯣ ꯑꯗꯨꯅꯦ ꯑꯩꯅ ꯑꯣ ꯑꯗꯨꯅꯦ ꯑꯩꯅ ꯀꯀꯥꯗ ꯆꯦꯡꯗꯣ ꯆꯦꯟꯖ ꯇꯧꯕꯤꯔꯒꯦ ꯑꯐꯕ ꯄꯤꯔꯒꯦ ꯀꯦ ꯖꯤ ꯃꯁꯤꯡ ꯁꯨꯅ ꯄꯤꯔꯒꯦ ꯀꯀꯥꯒꯤ ꯂꯥꯛꯄꯒꯤ ꯕꯔꯥꯗꯨꯁꯨ ꯈꯤꯇꯪ ꯍꯥꯞꯆꯔꯒꯦ ꯍꯟꯇꯣꯛꯄꯤꯔꯒꯦ ꯆꯦꯡꯗꯣ ꯄꯨꯔꯒ ꯂꯥꯛꯄꯤꯔꯣꯅꯦ ꯀꯀꯥꯅ ꯁꯪꯒꯗꯕ ꯃꯇꯝ ꯑꯃꯗ ꯑꯣ ꯀꯀꯥꯅ ꯂꯥꯛꯅꯤꯡꯕ ꯃꯇꯝꯗ ꯂꯥꯛꯄꯤꯑꯣ ꯗꯨꯀꯥꯟꯁꯨ ꯊꯣꯡ ꯍꯥꯡꯒꯅꯤꯌꯦ ꯑꯩ ꯑꯣꯏꯔꯁꯨ ꯏꯆꯥ ꯅꯨꯄꯥ ꯑꯣꯏꯔꯁꯨ ꯑꯗꯨꯝ ꯁꯤꯟꯅꯖꯒꯦ ꯀꯀꯥ ꯂꯥꯛꯄ ꯀꯥꯟꯗ ꯑꯗꯨꯝ ꯀꯀꯥꯅ ꯑꯩꯉꯣꯟꯗ ꯐꯣꯟꯗꯨ ꯑꯗꯨꯝ ꯇꯧꯕꯤꯔꯛꯑꯣ ꯌꯥꯅꯤꯌꯦ ꯍꯣꯏ ꯍꯣꯏ ꯃꯥꯟꯅꯤ ꯀꯀꯥ ꯑꯩꯁꯨ ꯑꯗꯒꯤ ꯑꯗꯨꯒꯤ ꯔꯦꯠꯇꯨꯗꯒꯤ ꯆꯦꯡ ꯕꯦꯒ ꯑꯃꯗ ꯂꯨꯄꯥ ꯀꯨꯟ ꯀꯨꯟꯊ꯭ꯔꯥ ꯈꯛꯇꯅꯦ ꯑꯩꯅ ꯇꯣꯡꯖꯔꯤꯁꯦ ꯕꯔꯥ ꯀꯥꯏꯊꯣꯛꯈ꯭ꯔꯒ ꯍꯣꯏ ꯀꯀꯥ ꯑꯗꯨꯝ ꯀꯩꯅꯣ ꯇꯧꯒꯦ ꯑꯩꯅ ꯑꯣꯏꯔꯁꯨ ꯑꯩ ꯏꯆꯥ ꯅꯨꯄꯥ ꯅꯨꯄꯥ ꯑꯣꯏꯔꯁꯨ ꯃꯨꯟꯅ ꯆꯦꯛ ꯇꯧꯍꯜꯂ ꯀꯥꯟꯗꯀꯣ ꯎꯝ ꯍꯣꯏ ꯃꯌꯥꯝꯒꯤ ꯀꯩꯅꯣ ꯇꯧꯔꯛꯄꯅꯤꯅ ꯃꯌꯥꯝ ꯌꯥꯝꯂꯛꯄꯅꯤꯅꯀꯣ ꯑꯩꯁꯨ ꯒꯥꯔꯤ ꯂꯣꯗ ꯂꯣꯗ ꯂꯧꯔꯛꯄꯅꯤꯅ ꯀꯩꯅꯣ ꯇꯧꯍꯧꯗ꯭ꯔꯦ ꯃꯔꯛꯇ ꯑꯗꯨꯝ ꯈꯔꯗꯤ ꯑꯗꯨꯝ ꯌꯥꯎꯕꯅꯤ ꯀꯀꯥꯅ ꯂꯧꯕ ꯀꯥꯟꯗ ꯆꯦꯛ ꯇꯧꯔꯝꯂꯗꯤ ꯐꯒꯗꯧꯕ ꯑꯩꯅꯁꯨ ꯆꯦꯛ ꯇꯧꯍꯧꯗ꯭ꯔꯦ ꯀꯀꯥꯅꯁꯨ ꯇꯧꯍꯧꯗ꯭ꯔꯦ ꯑꯣ ꯀꯀꯥ ꯌꯥꯅꯤ ꯑꯗꯨꯝ ꯄꯨꯕꯤꯔꯛꯑꯣ ꯌꯥꯏꯌꯦ ꯑꯣ ꯑꯣ ꯀꯀꯥ ꯑꯗꯨꯁꯨ ꯑꯩꯁꯨ ꯄꯣꯠꯇꯣ ꯐꯖꯩꯅ ꯂꯧꯔꯀꯄꯅꯦ ꯑꯗꯨꯗꯤ ꯆꯞ ꯆꯥꯕꯤ ꯑꯩꯁꯨ ꯈꯪꯗ꯭ꯔꯦ ꯑꯗꯨꯃꯗꯤ ꯑꯩ ꯀꯩꯅꯣ ꯇꯧꯕ ꯀꯩꯅꯣ ꯇꯧꯗ꯭ꯔꯦ ꯑꯩꯁꯨ ꯄꯨꯂꯞ ꯏꯝꯐꯥꯜꯗꯒꯤ ꯂꯧꯔꯛꯄꯅꯤꯅꯀꯣ ꯑꯣ ꯀꯀꯥ ꯑꯗꯣ ꯀꯀꯥꯅ ꯁꯪꯕ ꯀꯥꯟꯗ ꯑꯗꯨꯝ ꯂꯥꯛꯄꯤꯔꯣ ꯆꯦꯡꯗꯣ ꯑꯗꯨꯝ ꯀꯀꯥ ꯌꯦꯡꯂꯒ ꯑꯗꯨꯝ ꯅꯃꯧꯅ ꯇꯧꯖꯔꯒꯦ ꯌꯥꯔꯦ ꯌꯥꯔꯦꯀꯣ ꯑꯗꯨꯝ ꯑꯩ ꯁꯤꯗ ꯗꯨꯀꯥꯟꯒꯤ ꯃꯤ ꯄꯣꯠ ꯂꯩꯕ ꯂꯥꯛꯑꯦ ꯑꯃ ꯈꯤꯇ ꯄꯣꯠ ꯄꯤꯖꯈꯤꯒꯦ ꯊꯝꯃꯦ ꯊꯝꯃꯦ